ꯍꯂꯣ ꯑ ꯍꯥꯎ ꯑꯥ ꯑꯥ ꯍꯣꯏ ꯍꯥꯏꯌꯨ ꯑꯣ ꯑꯗꯨꯒꯤ ꯑꯣꯏꯅꯗꯤ ꯐꯔꯦ ꯑꯩꯒ ꯅꯪꯒ ꯊꯦꯡꯅꯕꯁꯤ ꯌꯥꯝ ꯐꯔꯦ ꯑꯗꯨꯏ ꯇꯥꯔꯗꯤ ꯅꯪ ꯀꯩꯒꯨꯝꯕ ꯅꯪ ꯑꯥꯏ ꯑꯦꯁ ꯊꯥꯒꯗꯕ ꯑꯗꯨꯒꯨꯝꯕ ꯁꯥꯇ꯭ꯔꯁꯨ ꯑꯣꯏꯕ ꯃꯔꯝꯅ ꯑꯗꯨꯗꯤ ꯑꯩꯈꯣꯏꯒꯤꯁꯤꯗ ꯑꯗꯨꯒꯨꯝꯕ ꯅꯪꯒꯨꯝꯕ ꯊꯋꯥꯏ ꯌꯥꯎꯕ ꯑꯗꯨꯒꯨꯝꯕ ꯇꯨꯡꯒꯤ ꯄꯨꯟꯁꯤꯗ ꯌꯥꯝꯅ ꯑꯦꯝ ꯆꯥꯎꯅ ꯊꯝꯕ ꯑꯗꯨꯒꯨꯝꯕ ꯁꯥꯇ꯭ꯔ ꯉꯥꯛꯇ ꯑꯩꯈꯣꯏꯒꯤꯁꯤꯗ ꯂꯩꯑꯦ ꯑꯗꯨ ꯅꯪꯅ ꯑꯗꯨꯒꯨꯝꯕ ꯋꯥꯈꯜ ꯑꯃ ꯑꯦꯝ ꯂꯩꯕ ꯁꯥꯇ꯭ꯔ ꯑꯣꯏꯕ ꯇꯥꯔꯒꯗꯤ ꯑꯩꯈꯣꯏꯒꯤꯁꯤꯗ ꯏꯟꯁꯇꯤꯇꯤꯎꯁꯟꯗ ꯂꯩꯔꯣ ꯅꯪ ꯑꯩꯈꯣꯏꯒꯤ ꯀꯣꯆꯤꯡ ꯁꯦꯟꯇꯔ ꯕꯣꯔꯗꯤꯡꯁꯤꯗ ꯂꯩꯔꯣ ꯑꯗꯨꯗꯨꯒ ꯅꯪ ꯑꯩꯈꯣꯏꯅ ꯄꯤꯔꯤꯕ ꯏꯟꯁꯇ꯭ꯔꯛꯁꯟ ꯑꯩꯈꯣꯏꯅ ꯄꯤꯔꯤꯕ ꯑꯩꯈꯣꯏꯅ ꯇꯤꯆꯤꯡ ꯁꯤꯁꯇꯦꯝ ꯑꯁꯦ ꯅꯪ ꯏꯟꯕ ꯇꯥꯔꯦ ꯑꯗꯨꯒ ꯑꯩꯈꯣꯏꯒꯤ ꯅꯣꯂꯦꯁ ꯑꯇꯣꯞꯄ ꯑꯥꯎꯠ ꯑꯣꯐ ꯁ꯭ꯀꯨꯜꯒꯤ ꯅꯣꯂꯦꯁ ꯍꯥꯏꯕ ꯇꯥꯔꯦ ꯑꯁꯤꯒꯨꯝꯕ ꯀꯌꯥ ꯑꯃꯁꯦ ꯅꯪ ꯂꯧꯕ ꯇꯥꯔꯦ ꯑꯗꯨꯒꯨꯝꯕ ꯑꯩꯈꯣꯏꯅ ꯑꯦꯛꯁꯄꯔꯤꯌꯦꯟꯁ ꯂꯩꯕ ꯀꯌꯥ ꯑꯃꯅꯁꯨ ꯑꯩꯈꯣꯏ ꯐꯦꯀꯜꯇꯤ ꯑꯦꯛꯁꯄꯤꯔꯤꯌꯦꯟꯁ ꯂꯩꯕ ꯀꯌꯥ ꯑꯃꯅꯁꯨ ꯅꯪꯉꯣꯟꯗ ꯇꯥꯛꯂꯛꯀꯅꯤ ꯍꯥꯏꯔꯛꯀꯅꯤ ꯑꯗꯨꯕꯨ ꯃꯌꯥꯝꯁꯤꯡꯗꯨ ꯅꯪ ꯏꯟꯕ ꯇꯥꯔꯦ ꯑꯗꯨ ꯑꯣꯏꯕ ꯇꯥꯔꯗꯤ ꯅꯪ ꯇꯨꯡꯗ ꯑꯆꯧꯕ ꯑꯦꯝ ꯅꯪꯅ ꯈꯟꯂꯤꯕ ꯅꯪ ꯑꯥꯏ ꯑꯦꯁꯇꯣ ꯁꯣꯏꯗꯅ ꯑꯣꯏꯒꯅꯤ ꯍꯥꯏꯅ ꯑꯩꯅ ꯅꯪꯉꯣꯟꯗ ꯑꯦꯗꯚꯥꯏꯁ ꯇꯧꯏ ꯍꯣꯏ ꯍꯣꯏ ꯍꯣꯏ ꯍꯣꯏ ꯍꯣꯏ ꯍꯣꯏ ꯐꯔꯦ ꯐꯔꯦ ꯑꯩꯅꯁꯨ ꯄꯤꯔꯤꯕ ꯄꯥꯎꯇꯥꯛ ꯑꯁꯤꯗꯒꯤ ꯅꯍꯥꯛꯁꯨ ꯁꯨꯡꯁꯣꯏ ꯁꯣꯏꯗꯅ ꯇꯨꯡꯗ ꯃꯥꯏ ꯄꯥꯛꯄ ꯑꯣꯏꯖꯔꯣ ꯍꯥꯏꯅ ꯑꯩꯅꯁꯨ ꯅꯪꯉꯣꯟꯗ ꯄꯤꯔꯦ